ꯏꯁꯂꯥꯝ ꯂꯥꯏꯅꯤꯡꯒꯤ ꯃꯇꯥꯡꯁꯤ ꯁꯝꯅ ꯍꯥꯏꯔꯕꯗ ꯏꯁꯂꯥꯝ ꯂꯥꯏꯅꯤꯡ ꯃꯨꯁꯜꯃꯥꯟ ꯑꯃ ꯑꯣꯏꯕ ꯇꯥꯔꯒꯗꯤ ꯃꯨꯁꯜꯃꯥꯟꯒꯤ ꯒꯤ ꯔꯨꯜꯁꯤ ꯌꯥꯝꯅ ꯁꯥꯡꯉꯤ ꯌꯥꯝꯅ ꯂꯨꯏ ꯃꯨꯁꯜꯃꯥꯟ ꯑꯃ ꯑꯣꯏꯕ ꯇꯥꯔꯒꯗꯤ ꯆꯥꯕꯗ ꯁꯦꯠꯄꯗ ꯇꯨꯝꯕꯗ ꯂꯣꯏꯅꯃꯛ ꯔꯨꯇꯤꯜ ꯅꯥꯏꯕ ꯑꯗꯨꯗꯒꯤ ꯁꯤꯁꯇꯦꯝ ꯑꯃ ꯅꯥꯏꯕꯒꯤ ꯃꯑꯣꯡꯗ ꯇꯧꯗꯕ ꯌꯥꯗꯦ ꯅꯣꯡꯃꯗ ꯃꯤꯑꯣꯏꯕ ꯑꯃꯅ ꯆꯍꯤ ꯁꯨꯔꯕ ꯃꯤꯑꯣꯏ ꯑꯃꯅ ꯆꯍꯤ ꯁꯨꯔꯕ ꯍꯥꯏꯕꯗꯤ ꯆꯍꯤ ꯇꯥꯔꯥꯒ ꯅꯤꯄꯥꯜ ꯁꯨꯈ꯭ꯔꯕ ꯃꯤꯑꯣꯏ ꯑꯃꯅ ꯃꯇꯝ ꯃꯉꯥꯒꯤ ꯂꯥꯏ ꯈꯨꯔꯨꯝꯗꯕ ꯌꯥꯗꯦ ꯂꯥꯏ ꯈꯨꯔꯨꯝꯕꯒꯤ ꯃꯇꯝꯅ ꯑꯌꯨꯛ ꯑꯉꯟꯕ ꯄꯨꯡ ꯃꯉꯥ ꯁ꯭ꯋꯥꯏꯗ ꯑꯃ ꯈꯨꯔꯨꯝꯒꯅꯤ ꯅꯣꯡ ꯉꯥꯟꯊꯣꯔꯛꯄꯒꯤ ꯁ꯭ꯋꯥꯏꯗ ꯑꯃ ꯈꯨꯔꯨꯝꯒꯅꯤ ꯑꯗꯨꯒ ꯄꯨꯡ ꯑꯃ ꯁ꯭ꯋꯥꯏꯗ ꯑꯃ ꯈꯨꯔꯨꯝꯒꯅꯤ ꯑꯍꯨꯝ ꯁ꯭ꯋꯥꯏꯗ ꯑꯃ ꯈꯨꯔꯨꯝꯒꯅꯤ ꯑꯗꯨꯒ ꯌꯥꯆꯪꯉꯛꯄ ꯃꯇꯝꯒꯤꯁꯤꯗ ꯑꯃ ꯈꯨꯔꯨꯝꯒꯅꯤ ꯑꯗꯨꯒ ꯄꯨꯡ ꯇꯔꯦꯠ

ꯇꯔꯦꯠ ꯃꯈꯥꯏꯁꯤꯗ ꯑꯃꯛꯀ ꯂꯥꯏ ꯈꯨꯔꯨꯝꯒꯅꯤ ꯄꯨꯟꯅ ꯃꯇꯝ ꯃꯉꯥ ꯈꯨꯔꯨꯝꯒꯅꯤ ꯑꯗꯨꯒ ꯆꯥꯛ ꯆꯥꯒꯅꯤ ꯑꯗꯨꯒ ꯆꯥꯛ ꯆꯥꯕ ꯉꯥꯏꯍꯥꯛ ꯂꯩꯔꯒ ꯇꯨꯝꯒꯅꯤ ꯇꯨꯝꯕꯁꯨ ꯑꯩꯈꯣꯏꯒꯤ ꯅꯤꯌꯣꯝ ꯑꯃꯈꯛ ꯂꯩ ꯃꯗꯨꯒꯤ ꯃꯑꯣꯡꯗ ꯇꯨꯝꯒꯅꯤ ꯍꯌꯦꯡ ꯑꯌꯨꯛ ꯂꯥꯏ ꯈꯨꯔꯨꯝꯕ ꯀꯩꯅꯣ ꯍꯧꯒꯠꯄ ꯅꯪꯍꯟꯕꯤꯅꯕꯒꯤ ꯄ꯭ꯔꯦꯌꯥꯔ ꯇꯧꯔꯒ ꯇꯨꯝꯒꯅꯤ ꯑꯗꯨꯝꯍꯥꯏꯅ ꯏꯁꯂꯥꯝ ꯂꯥꯏꯅꯤꯡꯗ ꯌꯥꯝꯅ ꯂꯨꯕ ꯌꯥꯝꯅ ꯍꯥꯏꯕꯗꯗꯤ ꯂꯥꯏꯕ ꯌꯥꯝꯅ ꯂꯨꯕ ꯆꯠꯅꯕ ꯆꯠꯅꯔꯛꯄ ꯄ꯭ꯔꯥꯛꯇꯤꯀꯦꯜ ꯑꯣꯏꯅ ꯇꯧꯔꯛꯄꯗ ꯌꯥꯝꯅ ꯂꯨꯕ ꯑꯃꯈꯛ ꯑꯣꯏ ꯏꯁꯂꯥꯝ ꯂꯥꯏꯅꯤꯡꯗ ꯆꯥꯕꯗꯁꯨ ꯁꯦꯠꯄꯗꯁꯨ ꯏꯕ꯭ꯔꯤ ꯊꯤꯡ ꯌꯥꯝꯅ ꯂꯨꯕ ꯍꯥꯏꯕ ꯑꯃ ꯑꯣꯏ